ꯑꯩꯅ ꯗꯨꯀꯥꯟꯗꯒꯤ ꯁꯥꯄꯣꯟ ꯍꯛꯆꯥꯡ ꯅꯣꯏꯅꯕ ꯑꯃ ꯂꯩꯔꯨꯏ ꯑꯗꯨꯕꯨ ꯍꯥꯏꯔꯤꯕ ꯂꯩꯔꯨꯔꯤꯕ ꯁꯥꯄꯣꯟ ꯑꯗꯣ ꯃꯍꯥꯛꯀꯤ ꯃꯅꯝꯗꯣ ꯇꯥꯕꯗ ꯑꯁꯨꯛꯀꯤ ꯃꯇꯤꯛ ꯃꯅꯝꯗꯣ ꯅꯨꯡꯁꯤꯗꯕ ꯑꯃꯗꯤ ꯅꯨꯡꯉꯥꯏꯇꯕ ꯃꯅꯝ ꯑꯃ ꯑꯣꯏꯔꯦ ꯑꯗꯨꯅ ꯏꯆꯥꯁꯤꯡꯅ ꯌ ꯃꯟ ꯁꯥ ꯃꯁꯤꯒꯤ ꯁꯥꯄꯣꯟꯁꯦ ꯑꯃꯨꯛ ꯍꯟꯅ ꯂꯩꯔꯛꯀꯅꯨ ꯃꯅꯝꯁꯨ ꯌꯥꯝꯅ ꯅꯝꯊꯤ ꯍꯥꯏꯅ ꯍꯥꯏꯌꯦ ꯑꯗꯨꯅ ꯑꯦꯝꯋꯦꯗ ꯌꯥꯎꯔꯤꯕ ꯁꯥꯄꯣꯟ ꯑꯗꯨ ꯑꯣꯏꯅ ꯂꯩꯕꯤꯔꯛꯎ ꯍꯥꯏꯅ ꯍꯥꯏ